ꯑꯩꯅ ꯁ꯭ꯀꯨꯜ ꯇꯝꯂꯤꯉꯩ ꯑꯉꯥꯡ ꯑꯣꯏꯔꯤꯉꯩ ꯃꯇꯝꯗ ꯊꯦꯡꯅꯖꯔꯛꯄ ꯇꯥꯈꯤꯕ ꯋꯥꯔꯤ ꯃꯌꯥꯏ ꯃꯌꯥꯏ ꯊꯪꯕ ꯖꯨꯛꯀꯤ ꯚꯥꯔꯠꯇ ꯂꯩꯈꯤꯕ ꯑꯩꯈꯣꯏꯒꯤ ꯈ꯭ꯋꯥꯏꯗꯒꯤ ꯃꯃꯤꯡ ꯆꯠꯄ ꯅꯤꯡꯊꯧ ꯈꯔꯒꯤ ꯃꯃꯤꯡ ꯍꯥꯏꯔꯕꯗꯤ ꯑꯁꯣꯛꯀ ꯁꯍꯥꯖꯍꯥꯟ ꯑꯧꯔꯪꯒꯖꯤꯞ ꯑꯛꯕꯔ ꯑꯁꯤꯅꯆꯤꯡꯕꯅꯤ ꯑꯗꯨꯒ ꯃꯣꯏ ꯃꯈꯣꯏꯁꯤꯡꯁꯤꯒꯤ ꯃꯅꯨꯡꯗ ꯑꯩꯅ ꯈꯪꯖꯕ ꯀꯅꯥꯒꯨꯝꯕ ꯅꯤꯡꯊꯧ ꯑꯃꯒꯤ ꯋꯥꯔꯤ ꯍꯥꯏꯔꯒꯗꯤ ꯁꯍꯥꯖꯍꯥꯟꯁꯦ ꯁꯍꯥꯖꯍꯥꯟꯁꯦ ꯑꯒ꯭ꯔꯥꯗ ꯂꯩꯕ ꯇꯥꯖ ꯃꯍꯜ ꯍꯥꯏꯅ ꯁꯥꯈꯤꯕ ꯃꯍꯜꯗꯨꯕꯨ ꯁꯥꯔꯝꯕ ꯅꯤꯡꯊꯧꯗꯨꯒꯤ ꯃꯃꯤꯡꯅꯦ ꯃꯍꯥꯛꯅ ꯃꯍꯥꯛꯀꯤ ꯅꯨꯄꯤ ꯃꯝꯇꯥꯖ ꯃꯍꯜꯒꯤꯗꯃꯛ ꯅꯤꯡꯁꯤꯡꯅꯕ ꯁꯥꯕ ꯐꯨꯔꯥ ꯑꯃꯅꯦꯕ ꯃꯁꯤꯗ ꯑꯩꯅ ꯊꯦꯡꯅꯖꯔꯛꯄ ꯍꯥꯏꯔꯒꯗꯤ ꯃꯥꯅ ꯚꯥꯔꯠꯀꯤ ꯄꯨꯋꯥꯔꯤꯒꯤ ꯃꯇꯥꯡꯁꯤꯗ ꯑꯩꯉꯣꯟꯗ ꯀꯔꯤꯅ ꯁꯨꯝꯍꯠꯀꯦ ꯍꯥꯏꯔꯒꯗꯤ ꯁꯍꯥꯖꯍꯥꯟꯅ ꯉꯁꯥꯏꯒꯤ ꯇꯥꯖ ꯃꯍꯜꯁꯦ ꯁꯥꯔꯝꯕ ꯃꯇꯝꯗ ꯃꯥꯒꯤ ꯂꯩꯔꯝꯃꯤꯕ ꯑꯥꯔꯀꯤꯇꯦꯛꯆꯔ ꯈꯨꯠꯁꯥ ꯍꯩꯕꯒꯤ ꯑꯥꯔꯠꯀꯤ ꯂꯝꯁꯤꯗ ꯍꯥꯏꯗꯤ ꯌꯥꯝꯅ ꯆꯥꯎꯈꯠꯄ ꯑꯗꯒꯤ ꯐꯖꯕ ꯑꯃ ꯑꯣꯏꯅ ꯑꯩꯉꯣꯟꯗ ꯁꯨꯝꯃꯠꯄ ꯐꯥꯎꯋꯦ